ꯃꯍꯩꯔꯣꯏꯁꯤꯡꯅ ꯂꯥꯏꯔꯤꯛ ꯇꯝꯂꯤꯉꯩ ꯃꯇꯝꯗ ꯆꯥꯡ ꯅꯥꯏꯅ ꯁ꯭ꯀꯨꯜ ꯆꯠꯄ ꯉꯝꯗꯕꯒꯤ ꯈ꯭ꯋꯥꯏꯗꯒꯤ ꯆꯥꯎꯕ ꯃꯔꯝꯗꯤ ꯃꯅꯤꯄꯨꯔꯗ ꯕꯟ ꯑꯃꯁꯨꯡ ꯕ꯭ꯂꯣꯀꯦꯗ ꯃꯔꯥꯡ ꯀꯥꯏꯅ ꯇꯧꯕ ꯊꯥꯎ ꯐꯪꯗꯕꯅ ꯃꯔꯝ ꯑꯣꯏꯔꯒ ꯁ꯭ꯀꯨꯜ ꯕꯦꯟꯁꯤꯡ ꯁꯥꯔꯕꯤꯁ ꯇꯧꯕ ꯉꯝꯗꯕ ꯑꯃꯁꯨꯡ ꯂꯩꯇ ꯂꯥꯏꯔꯕꯅ ꯃꯔꯝ ꯑꯣꯏꯔꯒ ꯃꯃꯥ ꯃꯄꯥꯁꯤꯡ ꯑꯗꯨꯅ ꯌꯨꯝꯗꯒꯤ ꯁꯦꯟ ꯇꯥꯟꯅꯕꯒꯤꯗꯃꯛ ꯊꯣꯛꯈꯤꯕ ꯃꯇꯝꯗ ꯌꯨꯝꯗ ꯂꯩꯍꯧꯅꯕꯒꯤꯗꯃꯛ ꯃꯤ ꯂꯩꯇꯕꯅ ꯃꯔꯝ ꯑꯣꯏꯔꯒ ꯃꯍꯩꯔꯣꯏꯁꯤꯡꯅ ꯃꯅꯤꯄꯨꯔꯗꯗꯤ ꯁ꯭ꯀꯨꯜ ꯇꯣꯏꯅ ꯆꯠꯄ ꯉꯝꯗꯕꯒꯤ ꯍꯩꯅꯕꯤ ꯂꯩ